ꯎꯝ ꯍꯜꯂꯣ ꯍꯜꯂꯣ ꯆꯤꯅꯤ ꯅꯨꯡꯉꯥꯏꯔꯤꯕꯣ ꯑꯁ ꯅꯨꯡꯉꯥꯏꯔꯤꯑꯦ ꯑꯁ ꯎꯗꯕꯁꯨ ꯀꯨꯏꯔꯦ ꯄꯨꯟꯗꯕꯁꯨ ꯀꯨꯏꯔꯦ ꯑꯗꯣ ꯍꯟꯗꯛ ꯁꯟꯗꯦ ꯁꯤꯗ ꯅꯪꯁꯨ ꯊꯕꯛ ꯇꯧꯕ ꯑꯩꯁꯨ ꯊꯕꯛ ꯇꯧꯕꯅꯤꯅ ꯎꯅꯗꯕꯁꯦ ꯌꯥꯝ ꯀꯨꯏꯔꯦ ꯑꯝꯇꯪ ꯄꯨꯟꯁꯦ ꯁꯤ ꯀꯦ ꯇꯤ ꯀꯧꯕ ꯀꯦꯐꯦ ꯑꯃ ꯂꯩꯑꯦ ꯍꯥꯏꯕꯗꯣ ꯑꯗꯨꯗ ꯑꯝꯇ ꯆꯠꯂꯨꯁꯤꯗꯅ ꯃꯤꯅ ꯐꯣꯇꯣ ꯀꯥꯞꯄꯁꯨ ꯐꯣꯇꯣ ꯀꯥꯞꯄꯒꯤꯁꯨ ꯐꯣꯇꯣ ꯁꯨꯠꯀꯤꯁꯨ ꯌꯥꯝ ꯐꯖꯩ ꯍꯥꯏꯑꯦ ꯑꯗꯨ ꯅꯨꯡꯉꯥꯏꯁꯨ ꯅꯨꯡꯉꯥꯏ ꯍꯥꯏꯑꯦ ꯂꯝꯕꯤꯁꯨ ꯌꯥꯝ ꯅꯨꯡꯉꯥꯏ ꯍꯥꯏꯑꯦ ꯑꯗꯣ ꯂꯣꯡ ꯗ꯭ꯔꯥꯏꯕ ꯑꯣꯏꯅ ꯑꯗꯨꯝ ꯀꯣꯏꯕ ꯆꯠꯁꯤꯔ ꯅꯣꯡꯐꯥꯗꯣꯛꯁꯨ ꯅꯨꯡꯉꯥꯏꯕ ꯆꯠꯁꯦ ꯑꯣ ꯍꯣꯏ ꯑꯗꯨꯒꯤꯅꯦ ꯑꯩꯅ ꯍꯥꯏꯔꯛꯄꯗꯣ ꯍꯣꯏ ꯍꯣꯏ ꯎꯝ ꯌꯥꯏꯑꯦ ꯍꯣꯏ ꯌꯥꯏꯑꯦ ꯅꯨꯡꯉꯥꯏꯅ ꯄꯨꯜꯂꯨꯁꯦ ꯇꯥꯕ꯭ꯔꯣ ꯍꯣꯏ ꯌꯥꯏꯑꯦ ꯌꯥꯏꯑꯦ ꯌꯥꯏꯑꯦ ꯑꯩꯗꯤ ꯑꯗꯨ ꯑꯗꯨꯒꯤ ꯑꯥꯏꯗꯤꯌꯥꯗꯨ ꯌꯥꯝ ꯄꯥꯝꯃꯦ ꯑꯗꯨ ꯌꯥꯏꯑꯦ ꯑꯗꯨ ꯁꯣꯏꯗꯕꯤꯗꯗꯤ ꯆꯠꯂꯁꯤꯀꯣ ꯍꯟꯗꯛꯀꯤ ꯁꯟꯗꯦꯁꯦ ꯍꯣꯏ ꯍꯣꯏ ꯍꯣꯏ ꯁꯣꯏꯗꯕꯤꯗ ꯍꯥꯏꯔꯛꯑꯣ ꯑꯗꯨꯗꯤ ꯎꯝ ꯊꯝꯃꯦ ꯊꯝꯃꯦ